ꯑꯐꯕ ꯃꯈꯜꯒꯤ ꯁꯥꯁꯤꯡ ꯈꯟꯗꯣꯛꯄꯗ ꯃꯈꯣꯡ ꯕꯨꯞ ꯕꯨꯞ ꯂꯥꯎꯕ ꯃꯁꯥ ꯃꯎ ꯐꯕ ꯑꯗꯒꯤ ꯃꯆꯤꯟꯖꯥꯛ ꯐꯖꯅ ꯆꯥꯕ ꯉꯝꯕ ꯑꯗꯒꯤ ꯃꯁꯥꯁꯤ ꯌꯦꯡꯕ ꯃꯇꯝꯗ ꯑꯩꯈꯣꯏꯅ ꯃꯁꯥ ꯈꯤꯡꯕ ꯑꯣꯏꯕ ꯑꯗꯨꯒꯨꯝꯕ ꯃꯈꯜꯒꯤ ꯁꯥꯁꯤꯡ ꯑꯗꯨ ꯑꯩꯈꯣꯏꯅ ꯈꯟꯗꯣꯛꯄ ꯉꯝꯃꯤ